ꯍꯦꯜꯂꯣ ꯎꯝ ꯇꯥꯏꯑꯦ ꯑꯥ ꯃꯅꯦ ꯀꯅꯥ ꯑꯣ ꯑꯗꯣ ꯑꯗꯨꯝ ꯍꯥꯏꯔꯛꯑꯣ ꯍꯪꯉꯛꯑꯣ ꯑꯗꯨꯝ ꯑꯣ ꯅꯣꯕꯦꯝꯕꯔꯒꯤ ꯇꯥꯡ ꯀꯨꯟꯗꯒꯤꯅ

ꯀꯨꯟꯃꯥꯊꯣꯏꯗꯒꯤꯅ ꯊꯥꯔꯇꯤ ꯐꯥꯎꯕ ꯑꯗꯨꯝ ꯇꯧꯑꯦ ꯑꯗꯨ ꯅꯪ ꯀꯔꯝ ꯀꯥꯟꯗ ꯊꯣꯔꯛꯇꯣꯏꯅꯣ ꯑꯣ ꯈꯤꯇꯪ ꯑꯗꯨ ꯉꯟꯅ ꯑꯗꯨꯝ ꯊꯣꯛꯄꯤ ꯊꯣꯛꯂꯛꯑꯣ ꯑꯗꯨꯒ ꯀꯣꯏꯕꯁꯨ ꯑꯗꯨꯝ ꯆꯠꯅꯉꯥꯏꯒꯤ ꯑꯣ ꯑꯗꯨꯝ ꯑꯩꯈꯣꯏ ꯃꯅꯤꯄꯨꯔꯤꯒꯤ ꯑꯣꯏꯅ ꯃꯅꯤꯄꯨꯔꯤꯗ ꯃꯐꯝ ꯑꯗꯨꯝ ꯐꯖ ꯐꯖꯕ ꯂꯩꯕ ꯀꯔꯤ ꯄꯣꯠꯁꯤꯡꯁꯦ ꯑꯗꯨꯗ ꯑꯗꯨꯝ ꯂꯣꯏꯅ ꯎꯠꯊꯣꯛꯑꯦ ꯌꯣꯟꯁꯨ ꯌꯣꯜꯂꯦ ꯑꯗꯨꯝ ꯐꯖ ꯐꯖꯕ ꯄꯣꯠꯁꯤꯡ ꯌꯣꯜꯂꯦ ꯍꯥꯏꯇꯥꯔꯦ ꯁꯪꯉꯥꯏꯁꯨ ꯑꯗꯨꯝ ꯎꯝ ꯑꯣ ꯑꯇꯣꯞꯄ ꯑꯗꯨꯝ ꯑꯇꯣꯞꯄꯒꯤ ꯂꯝꯒꯤ ꯐꯣꯔꯦꯜ ꯂꯣꯝꯒꯤꯁꯨ ꯑꯗꯨꯝ ꯄꯣꯠ ꯆꯩ ꯌꯥꯝꯅ ꯃꯈꯟ ꯃꯈꯟ ꯑꯗꯨꯝ ꯌꯣꯜꯂꯦ ꯐꯖ ꯐꯖꯕ ꯑ ꯌꯥꯎꯑꯦ ꯁꯥꯟꯅꯕꯒꯤꯁꯨ ꯑꯗꯨꯝ ꯌꯥꯎꯑꯦ ꯑꯗꯨꯒ ꯆꯥ ꯆꯥ ꯊꯛꯅꯉꯥꯏꯒꯤꯁꯨ ꯑꯗꯨꯝ ꯃꯈꯟ ꯃꯈꯟ ꯑꯁꯣꯝ ꯃꯄꯥꯜ ꯂꯣꯝꯗ ꯐꯣꯔꯦꯜ ꯂꯣꯝꯒꯤ ꯇꯥꯏꯞꯇ ꯑꯗꯨꯝ ꯇꯧꯑꯦ ꯑꯍꯥꯎ ꯑꯍꯥꯎꯕ ꯑꯗꯨꯝ ꯌꯣꯜꯂꯦ ꯑꯣ ꯑꯩꯈꯣꯏ ꯃꯅꯤꯄꯨꯔꯤꯒꯤ ꯆꯤꯐ ꯃꯤꯅꯤꯁꯇꯔ ꯕꯤꯔꯦꯟ ꯈꯣꯏ ꯑꯇꯣꯞ ꯑꯇꯣꯞꯄ ꯃꯥꯏ ꯂꯩꯔꯤꯁꯤꯡꯁꯦ ꯑꯦꯝ ꯑꯦꯜ ꯑꯦ ꯀꯔꯤ ꯀꯔꯥ ꯑꯗꯨꯝ ꯌꯥꯎꯑꯦ ꯑꯗꯨꯝ ꯃꯔꯨ ꯑꯣꯏꯕ ꯁꯤꯡ ꯃꯤꯁꯤꯡꯁꯦ ꯑꯗꯨꯝ ꯌꯥꯎꯑꯦ ꯑꯥ ꯇꯧꯑꯦ ꯇ꯭ꯔꯦꯗꯤꯁꯅꯦꯜ ꯗ꯭ꯔꯦꯁꯀꯨꯝꯕ ꯑꯗꯨꯝ ꯌꯣꯜꯂꯦ ꯐꯖ ꯐꯖꯕ ꯃꯅꯤꯄꯨꯔꯤꯒꯤ ꯐꯅꯦꯛ ꯔꯥꯅꯤ ꯐꯤ ꯀꯩꯀꯥꯁꯦ ꯂꯣꯏ ꯁꯨꯅ ꯑꯗꯨꯝ ꯌꯣꯜꯂꯦ ꯏꯝꯐꯥꯥꯜꯗ ꯈꯛꯇ ꯇꯧꯑꯦ ꯑꯇꯣꯄꯗ ꯗꯤꯁꯇ꯭ꯔꯤꯛꯇꯗꯤ ꯊꯣꯏꯅ ꯇꯧꯗꯦꯅ ꯈꯜꯂꯦ ꯑꯩꯒꯤ ꯋꯥꯈꯜꯗ ꯑꯗꯨꯝ ꯏꯝꯐꯥꯜ ꯑꯦꯔꯤꯌꯥꯗ ꯑꯗꯨꯝ ꯇꯧꯑꯦ ꯃꯐꯝ ꯑꯍꯨꯝ ꯃꯔꯤ ꯊꯣꯛꯅ ꯑꯗꯨꯝ ꯇꯧꯑꯦ ꯌꯥꯝꯕꯅꯤꯅ ꯍꯣꯏ ꯎꯝ ꯐꯩ ꯑꯥ ꯎꯝ ꯑꯗꯨꯝ ꯍꯥꯏꯕꯤꯔꯛꯑꯣ ꯊꯣꯔꯛꯄꯗ ꯍꯣꯏ